ꯎꯠꯇꯤ ꯑꯁꯤꯁꯨ ꯌꯥꯝꯅ ꯍꯥꯎꯕ ꯑꯩꯈꯣꯏꯒꯤ ꯑꯣꯏꯕ ꯀꯜꯆꯔꯒꯤ ꯑꯣꯏꯕ ꯏꯟꯖꯥꯡ ꯃꯈꯜ ꯑꯃꯅꯤ ꯃꯁꯤ ꯌꯥꯝꯅ ꯂꯥꯏ ꯌꯥꯝꯅ ꯂꯥꯏꯕ ꯑꯃꯗꯤ ꯊꯣꯡꯕꯗꯁꯨ ꯃꯇꯝ ꯆꯪꯗꯕ ꯏꯟꯖ ꯏꯟꯖꯥꯡ ꯃꯈꯜ ꯑꯃꯅꯤ ꯃꯁꯤ ꯑꯩꯅ ꯑꯩꯒꯤ ꯃꯤꯊꯨꯡꯂꯦꯟ ꯑꯣꯏꯔꯤꯕ ꯃꯔꯨꯞꯁꯤꯡ ꯑꯁꯤꯗ ꯍꯦꯟꯅ ꯈꯪꯍꯟꯅꯤꯡꯕ ꯑꯣꯏ